ꯍꯧꯖꯤꯛꯀꯤ ꯃꯇꯝ ꯑꯁꯤꯗ ꯂꯧꯎ ꯁꯤꯡꯎꯕ ꯑꯁꯦ ꯑꯁꯨꯛꯀꯤ ꯃꯇꯤꯛ ꯈꯨꯃꯥꯡ ꯆꯥꯎꯁꯜꯂꯛꯑꯦ ꯃꯔꯝꯁꯤꯡ ꯑꯗꯨꯗꯤ ꯃꯃꯥꯡꯉꯩꯗꯗꯤ ꯏꯁꯤꯡ ꯃꯥꯏꯁꯤꯡ ꯂꯩꯔꯛꯇꯕ ꯑꯃꯗꯤ ꯍꯤꯗꯥꯛ ꯂꯥꯡꯊꯛ ꯀꯌꯥ ꯑꯃ ꯂꯩꯇꯕꯅ ꯃꯔꯝ ꯑꯣꯏꯗꯨꯅ ꯂꯧꯁꯤꯡ ꯑꯗꯣ ꯐꯠꯇꯕ ꯑꯃꯗꯤ ꯎꯕꯗ ꯅꯨꯡꯉꯥꯏꯇꯕ ꯍꯥꯏꯕꯗꯣ ꯑꯣꯏꯔꯝꯃꯤ ꯍꯧꯖꯤꯛꯇꯤ ꯆꯥꯎꯈꯠꯄꯒꯤ ꯃꯇꯨꯡꯏꯟꯅ ꯃꯈꯟ ꯃꯈꯟ ꯀꯌꯥ ꯑꯃ ꯍꯥꯏꯕꯗꯤ ꯃꯦꯆꯤꯟ ꯂꯧꯁꯤꯡ ꯂꯣꯛꯅꯅꯕ ꯃꯦꯆꯤꯟ ꯑꯃꯗꯤ ꯍꯤꯗꯥꯛ ꯂꯥꯡꯊꯛ ꯀꯌꯥ ꯑꯃ ꯄꯨꯊꯣꯛꯇꯨꯅ ꯂꯧꯁꯤꯡ ꯑꯗꯣ ꯐꯖꯅ ꯏꯁꯤꯡ ꯃꯥꯏꯁꯤꯡ ꯆꯤꯡꯗꯨꯅ ꯑꯃꯗꯤ ꯃꯇꯝꯆꯥꯅ ꯍꯥꯔ ꯅꯨꯡ ꯍꯥꯞꯇꯨꯅ ꯇꯤꯟꯍꯥꯠ ꯍꯤꯗꯥꯛ ꯃꯌꯥ ꯑꯃ ꯀꯥꯞꯇꯨꯅ ꯑꯐꯕ ꯑꯃꯗꯤ ꯃꯁꯤꯡ ꯌꯥꯝꯂꯕ ꯂꯧꯎ ꯁꯤꯡꯎ ꯀꯌꯥ ꯑꯃ ꯄꯨꯊꯣꯛꯇꯨꯅ ꯈꯨꯗꯣꯡꯆꯥꯕ ꯀꯌꯥ ꯐꯪꯍꯜꯂꯦ ꯑꯗꯨꯇ ꯅꯠꯇꯅ ꯆꯍꯤ ꯑꯃꯗ ꯂꯧ ꯄꯥꯟꯅꯤꯡꯕ ꯃꯇꯝꯗ ꯄꯥꯟꯕꯁꯨ ꯌꯥꯔꯦ ꯑꯗꯨꯒ ꯊꯥꯅꯤꯡ ꯊꯥꯅꯤꯡꯕ ꯄꯣꯠꯆꯩ ꯀꯌꯥ ꯑꯃ ꯊꯥꯗꯨꯅ ꯈꯨꯃꯥꯡ ꯆꯥꯎꯁꯤꯟꯕ ꯉꯝꯂꯦ